ꯑꯩꯈꯣꯏ ꯃꯐꯝꯁꯤꯗꯗꯤ ꯑꯩꯈꯣꯏꯒꯤ ꯀꯝꯃꯨꯅꯤꯇꯤ ꯃꯈꯜ ꯑꯩꯈꯣꯏ ꯌꯥꯝꯅ ꯑꯗꯨꯝ ꯂꯩ ꯍꯥꯏꯗꯤ ꯃꯐꯝꯁꯤꯗꯗꯤ ꯑꯩꯈꯣꯏ ꯎꯃꯪ ꯂꯥꯏ ꯍꯔꯥꯎꯕꯒꯨꯝꯕ ꯑꯗꯒꯤ ꯂꯥꯏ ꯍꯔꯥꯎꯕ ꯃꯈꯟ ꯑꯗꯨꯝ ꯇꯣꯉꯥꯟ ꯇꯣꯉꯥꯟ ꯇꯧꯕ ꯂꯩ ꯑꯗꯨꯒ ꯑꯩꯈꯣꯏꯒꯤ ꯃꯁꯥꯖꯤꯠꯀꯨꯝꯕ ꯑꯗꯨꯒ ꯆꯔꯁꯀꯨꯝꯕ ꯑꯩꯈꯣꯏ ꯇꯣꯉꯥꯟ ꯇꯣꯉꯥꯟꯕ ꯃꯐꯝꯁꯤꯡꯁꯨ ꯑꯩꯈꯣꯏ ꯁꯤꯗ ꯂꯣꯏ ꯁꯨꯅ ꯂꯩ ꯑꯩꯈꯣꯏ ꯅꯥꯠꯀꯤ ꯑꯩꯈꯣꯏꯒꯤ ꯀꯝꯃꯨꯅꯤꯇꯤꯁꯤ ꯇꯣꯉꯥꯟ ꯇꯣꯉꯥꯟ ꯑꯣꯏꯕꯅꯤꯅ ꯑꯩꯈꯣꯏꯒꯤ ꯋꯥꯔꯁꯤꯞ ꯃꯐꯝꯁꯨ ꯃꯈꯟ ꯁꯨꯅ ꯇꯣꯉꯥꯟ ꯇꯣꯉꯥꯟꯅ ꯑꯗꯨꯝꯃꯛ ꯂꯩ